ꯁꯤ ꯑꯃ ꯐꯤꯔꯣꯟ ꯌꯣꯟꯕ ꯗꯨꯀꯥꯟꯗꯨ ꯑꯣꯏꯕꯤꯔꯕ ꯏꯅꯦ ꯑꯩꯈꯣꯏ ꯑꯩꯁꯨ ꯋꯤꯟꯇꯔꯒꯤ ꯄꯣꯠ ꯆꯩ ꯈꯔ ꯂꯩꯒꯗꯕ ꯑꯗꯣ ꯐꯤꯔꯣꯟꯁꯦ ꯋꯤꯟꯇꯔꯒꯤ ꯑꯣꯏꯕꯁꯦ ꯄꯣꯠ ꯆꯩꯁꯦ ꯀꯩ ꯀꯩ ꯂꯩꯒꯦ ꯅꯨꯄꯤꯒꯤꯁꯨ ꯅꯨꯄꯥꯒꯤꯁꯨ ꯑꯩꯁꯦ ꯑꯗꯨꯝ ꯁꯨꯅ ꯄꯥꯝꯃꯦ ꯍꯥꯏꯇꯥꯔꯦ ꯑꯩꯈꯣꯏ ꯅꯨꯄꯤ ꯑꯉꯥꯡ ꯀꯩ ꯀꯩ ꯑꯩꯈꯣꯏꯒꯤꯁꯨ ꯑꯩ ꯅꯨꯄꯤ ꯑꯗꯒꯤ ꯑꯩ ꯀꯩꯅꯣ ꯑꯉꯥꯡ ꯀꯩ ꯀꯩꯒꯤ ꯂꯣꯏ ꯂꯩꯒꯗꯕ ꯑꯣꯏꯕ ꯑꯩ ꯏꯁꯥꯒꯤꯁꯨ ꯑꯩꯅ ꯄꯥꯝꯃꯤꯁꯦ ꯈꯣꯡꯎꯞꯁꯨ ꯄꯥꯝꯃꯤ ꯑꯗꯩꯗꯤ ꯏꯪꯊꯝꯊꯥ ꯂꯤꯠꯅꯕ ꯁ꯭ꯋꯦꯇꯔꯒꯨꯝꯕ ꯅꯨꯄꯤꯒꯤ ꯀꯩ ꯀꯩ ꯂꯩꯔꯗꯤ ꯑꯩ ꯅꯨꯄꯥꯒꯤꯁꯨ ꯑꯗꯩ ꯑꯉꯥꯡꯒꯤꯁꯨ ꯀꯩꯁꯨ ꯂꯣꯏ ꯄꯥꯝꯕ ꯑꯃ ꯃꯇꯨꯒ ꯐꯔ ꯌꯥꯎꯕꯤꯗꯣ

ꯍꯣꯏ ꯑꯗꯣ ꯀꯣꯠ ꯑꯥ ꯀꯣꯠꯇꯣ ꯑꯗꯨꯗꯥ ꯑꯩꯈꯣꯏ ꯅꯨꯄꯥꯒꯤ ꯈꯔ ꯆꯥꯎꯕ ꯑꯣꯕꯔ ꯀꯣꯠꯀꯤꯗ ꯑꯃ ꯑꯥ ꯃꯅꯨꯡꯗꯒ ꯃꯇꯨꯒ ꯈꯔ ꯌꯥꯎꯕ ꯑꯗꯨꯒꯨꯝꯕꯗꯣ ꯂꯩꯒꯗ꯭ꯔ ꯑꯃ ꯑꯩꯈꯣꯏꯒꯤ ꯀꯩꯅꯣꯗꯒ ꯑꯥ ꯉꯛꯁꯝꯒꯤ ꯀꯩꯅꯣ ꯀꯣꯂꯔ ꯂꯥꯛꯄꯒ ꯑꯗꯒ ꯃꯇꯨꯒ ꯌꯥꯝ ꯖꯣꯝ ꯖꯣꯝ ꯂꯥꯎꯕ ꯌꯥꯎꯕꯗꯣ ꯑꯥ ꯑꯗꯣ ꯍꯧꯖꯤꯛ ꯑꯥ ꯍꯥꯏꯕꯤꯌꯨ ꯌꯥꯅꯤ ꯑꯥ ꯑꯣ ꯎꯝ ꯑꯗꯣ ꯀꯦꯖ꯭ꯌꯦꯜꯒꯤꯁꯨ ꯑꯗꯩꯒꯤ ꯀꯩꯅꯣꯒꯤꯁꯨ ꯆꯨꯝꯅꯒꯤ ꯂꯤꯠꯅꯕꯩꯁꯨ ꯑꯗꯨꯝ ꯂꯣꯏ ꯌꯥꯔꯦꯕꯀꯣ ꯑꯣꯐꯤꯁꯀꯤꯁꯨ ꯀꯩꯁꯨ ꯍꯣꯏ ꯑꯗꯨ ꯃꯃꯜꯁꯤꯅ ꯀꯌꯥ ꯀꯌꯥꯃꯨꯛ ꯀꯃꯥꯏ ꯇꯧꯒꯦ ꯑꯗꯩ ꯐꯨꯔꯤꯠꯀꯤ ꯖꯦꯀꯦꯠꯀꯨꯝꯕꯁꯦ ꯑꯗꯨ ꯀ꯭ꯋꯥꯂꯤꯇꯤꯗꯤ ꯑꯗꯨꯝ ꯕꯦꯁ ꯑꯣꯏꯒꯗꯣꯏꯔꯣ ꯗꯨꯀꯥꯟ ꯃꯐꯝꯁꯤꯅ ꯀꯥꯏ ꯋꯥꯏꯗ ꯑꯣꯏꯒꯗꯕꯅꯣ ꯅꯤꯡꯊꯝꯊꯥꯒꯤ ꯍꯣꯏ ꯑꯗꯣ ꯅꯤꯡꯊꯝꯊꯥꯒꯤ ꯈꯣꯡꯎꯞꯀꯨꯝꯕ ꯇꯣꯡꯅꯕ ꯑꯩꯈꯣꯏ ꯑꯃ ꯕꯨꯠꯁꯀꯨꯝꯕ ꯑꯗꯨꯒꯨꯝꯕꯗꯤ ꯂꯩꯒꯗ꯭ꯔ ꯑꯃ ꯑꯊꯥꯕ ꯀꯔꯤ ꯅꯤꯡꯊꯝꯊꯥꯗ ꯇꯣꯡꯕ ꯅꯨꯡꯉꯥꯏꯒꯗꯕ ꯑꯗꯣ ꯑꯣꯟꯂꯥꯏꯟ ꯕꯨꯛꯀꯤꯡ ꯇꯧꯕꯒꯨꯝꯕꯗꯤ ꯌꯥꯒꯗ꯭ꯔ ꯍꯥꯏꯗꯤ ꯑꯣꯟꯂꯥꯏꯟꯗ ꯈꯣꯡꯎꯞ ꯂꯩꯕ ꯈꯣꯠꯄ ꯇꯧꯕꯗꯣ ꯗꯤꯂꯤꯕꯔꯤ ꯆꯥꯔꯖꯇꯤ ꯂꯧꯒꯗ꯭ꯔ ꯈꯔ ꯌꯥꯎꯔꯛꯀꯅꯤꯕꯀꯣ ꯑꯗꯨ ꯄꯣꯠ ꯈꯔ ꯑꯩꯁꯤ ꯇꯣꯞꯇꯒꯤꯅꯦꯕꯀꯣ ꯑꯗꯣ ꯗꯦꯂꯤꯕꯔꯤ ꯆꯥꯔꯖꯁꯦ ꯑꯗꯣ ꯑꯩꯈꯣꯏ ꯄꯣꯠꯀꯨꯝꯕ ꯈꯔ ꯌꯥꯝ ꯂꯧꯔꯗꯤ ꯗꯤꯂꯤꯕꯔꯤ ꯆꯥꯔꯖ ꯐ꯭ꯔꯤ ꯑꯣꯏꯕ ꯑꯣꯏꯗꯕ꯭ꯔ

ꯑꯗꯣ ꯍꯣꯏ ꯂꯥꯛꯄꯨꯗꯤ ꯂꯥꯛꯀꯦꯕ ꯑꯗꯣ ꯑꯩꯅ ꯍꯥꯏꯖꯕꯗꯤ ꯀꯣꯟꯅ ꯑꯩꯈꯣꯏꯅ ꯂꯥꯛꯄꯒꯨꯝꯕ ꯐꯔꯛ ꯇꯥꯕ ꯂꯩꯔꯒꯁꯨ ꯑꯣꯟꯂꯥꯏꯟꯒꯨꯝꯕ ꯈꯨꯗꯣꯡ ꯆꯥꯕ ꯂꯩꯔꯗꯤ ꯅꯨꯡꯉꯥꯏꯗꯅꯀꯣ ꯑꯗꯨ ꯀꯥꯏꯗꯦ ꯑꯩꯅ ꯁꯨꯝ ꯑꯣꯟꯂꯥꯏꯟ ꯇꯧꯅꯤꯡꯕ ꯂꯩꯕ ꯇꯥꯔꯁꯨ ꯑꯩꯈꯣꯏꯅ ꯄꯣꯠ ꯑꯔꯩꯕꯗꯣ ꯋꯥꯆꯞꯇ ꯑꯩ ꯁꯤ ꯅꯝꯕꯔꯁꯦ ꯋꯥꯆꯞ ꯄꯥꯏꯖꯕꯅꯦ ꯁꯤꯗ ꯀꯩꯅꯣ ꯐꯣꯇꯣ ꯁꯤ ꯂꯩ ꯁꯤ ꯂꯩ ꯍꯥꯏꯅ ꯊꯥꯔꯛꯑꯒ ꯑꯩꯅ ꯁꯤꯗꯩ ꯁꯦꯂꯦꯛ ꯇꯧꯔꯒ ꯄ꯭ꯔꯥꯏꯖꯇꯨ ꯍꯥꯏꯔꯛꯑꯒ ꯑꯃꯨꯛ ꯁꯣꯝꯅ ꯑꯃꯨꯛ ꯗꯤꯂꯤꯕꯔꯤ ꯇꯧꯕꯤꯕ ꯌꯥꯏꯗꯅꯀꯣ ꯄꯩꯁꯥꯗꯣ ꯑꯩꯅ ꯍꯣꯏ ꯑꯗꯨ ꯊꯣꯏ ꯑꯩꯅ ꯑꯥ ꯑꯩꯅ ꯄꯥꯝꯖꯔꯤꯅ ꯅꯨꯄꯤꯒꯤ ꯖꯦꯛꯀꯦꯠꯅꯦ ꯑꯗꯩ ꯅꯨꯄꯥꯒꯤ ꯖꯦꯛꯀꯦꯠ ꯑꯗꯒꯤ ꯑꯩꯈꯣꯏ ꯂꯣꯡ ꯄꯦꯟꯒꯨꯝꯕꯀꯣ ꯍꯥꯏꯗꯤ ꯅꯨꯡꯗꯥꯡ ꯏꯪꯊꯝꯊꯥꯅꯤꯅ ꯐꯨꯔꯤꯠ ꯈꯣꯡꯒ꯭ꯔꯥꯎ ꯑꯊꯥꯕꯒꯨꯝꯕ ꯑꯗꯨꯝꯕ ꯅꯨꯄꯤꯒꯤ ꯅꯨꯄꯥꯒꯤ ꯑꯗꯩꯗꯤ ꯑꯉꯥꯡꯒꯤ ꯃꯆꯥꯒꯤ ꯈꯣꯡꯒ꯭ꯔꯥꯎꯒ ꯐꯨꯔꯤꯠꯀ ꯍꯥꯏꯗꯤ ꯃꯣꯏ ꯅꯤꯡꯊꯝ ꯊꯥꯒꯤ ꯑꯌꯨꯛ ꯅꯨꯡꯊꯤꯟ ꯂꯩꯅꯕꯗꯁꯨ ꯁꯦꯠꯄ ꯌꯥꯕ ꯑꯗꯒꯤ ꯆꯠꯊꯣꯛꯄꯗꯁꯨ ꯍꯥꯏꯐꯦꯠ ꯁꯦꯠꯄ ꯌꯥꯕ ꯑꯗꯨꯒꯨꯝꯕꯁꯤꯡꯗꯨꯗ ꯇꯁꯦꯡꯅ ꯄꯥꯝꯃꯦꯕꯀꯣ ꯑꯉꯥꯡꯁꯦ ꯆꯍꯤ ꯑꯥ ꯑꯍꯨꯝꯗꯩꯅ ꯃꯔꯤꯐꯥꯎ ꯑꯗꯨꯃꯥꯏꯅ ꯂꯩꯕ ꯑꯣꯏꯗꯣꯏꯅꯤ ꯍꯣꯏ ꯅꯨꯄꯤꯃꯆꯥ

ꯍꯣꯏ ꯑꯗꯨꯗꯤ ꯑꯥ ꯋꯥꯆꯞꯇ ꯃꯦꯁꯦꯁꯇꯣ ꯍꯥꯏꯐꯦꯠꯇꯪꯗꯤ ꯊꯥꯕꯤꯔꯛꯑꯣ ꯑꯩꯁꯤ ꯂꯥꯛꯄꯕꯨꯗꯤ ꯂꯥꯛꯀꯦ ꯑꯗꯣ ꯐꯤꯔꯣꯟ ꯐꯨꯔꯤꯠ ꯂꯩꯕꯈꯩꯗꯣ ꯍꯥꯟꯅ ꯐꯣꯇꯣ ꯑꯝꯇꯪ ꯀꯥꯞꯄꯒꯗꯤ ꯊꯥꯕꯤꯔꯛꯑꯣ ꯑꯗꯨꯒ ꯌꯦꯡꯉꯁꯦꯀꯣ

ꯍꯣꯏ ꯑꯗꯨꯗꯤ ꯑꯥ ꯍꯣꯏ ꯍꯣꯏ ꯑꯗꯨꯗꯤ ꯊꯝꯖꯔꯒꯦꯀꯣ ꯑꯩꯁꯨ